ꯑꯩꯒꯤ ꯂꯩꯀꯣꯜꯗ ꯊꯥꯔꯤꯕ ꯄꯥꯝꯕꯤꯁꯤꯡ ꯑꯁꯦ ꯑꯩꯅ ꯑꯩꯈꯣꯏꯒꯤ ꯃꯅꯤꯄꯨꯔꯒꯤ ꯑꯩꯈꯣꯏꯒꯤ ꯃꯅꯤꯄꯨꯔ ꯌꯨꯅꯤꯕꯔꯁꯤꯇꯤ ꯂꯩꯔꯤꯕ ꯀꯦꯝꯄꯁꯁꯤꯒꯤ ꯅꯥꯀꯟꯗ ꯑꯩꯈꯣꯏꯒꯤ ꯅꯔꯆꯔꯤ ꯐꯥꯝ ꯑꯅꯤ ꯑꯍꯨꯝ ꯂꯩ ꯍꯥꯏꯔꯤꯕ ꯖꯒꯥꯁꯤꯗꯒꯤ ꯑꯩꯅ ꯆꯠꯂꯒ ꯑꯩꯅ ꯎ ꯆꯥꯔꯥꯁꯤꯡ ꯄꯥꯝꯕꯤ ꯆꯥꯔꯥꯁꯤꯡꯗꯣ ꯂꯧꯔꯨꯏ ꯂꯧꯔꯒ ꯑꯩꯅ ꯌꯨꯝꯗ ꯊꯥꯔꯒ ꯊꯥꯖꯩ ꯑꯗꯨꯒ ꯌꯥꯝꯅꯁꯨ ꯐꯩ ꯍꯥꯏꯔꯤꯕ ꯖꯒꯥꯁꯤꯗꯒꯤ ꯂꯧꯕ ꯎ ꯆꯥꯔꯥꯁꯦ ꯌꯥꯝꯅ ꯐꯕ ꯑꯗꯨꯒ ꯌꯥꯝꯅ ꯑꯩꯈꯣꯏꯒꯤ ꯌꯦꯡꯕꯗꯁꯨ ꯌꯥꯝꯅ ꯐꯖꯩ ꯌꯥꯝꯅ ꯄꯨꯛꯅꯤꯡ ꯁꯨꯝꯍꯠꯄ ꯑꯣꯏꯕ ꯑꯗꯨꯒ ꯑꯩꯅ ꯂꯩꯔꯨꯔꯤꯕ ꯃꯃꯜꯗꯨꯒ ꯃꯥꯅ ꯐꯔꯛꯏꯗꯨꯒ ꯌꯦꯡꯕ ꯃꯇꯝꯗ ꯌꯥꯝꯅꯁꯨ ꯆꯥꯅꯗꯦ ꯍꯥꯏꯗꯤ ꯌꯥꯝꯅ ꯍꯣꯡꯅꯁꯨ ꯂꯧꯔꯛꯏ ꯑꯗꯨꯒ ꯃꯍꯩ ꯌꯥꯜꯂꯛꯄ ꯈꯣꯠꯄ ꯍꯧꯔꯛꯄ ꯈꯣꯠꯂꯛꯄꯗ ꯑꯗꯨꯛꯀꯤ ꯃꯇꯤꯛ ꯌꯥꯝ ꯐꯖꯕ ꯌꯥꯝ ꯇꯥꯡꯕ ꯃꯥꯟꯕ ꯉꯛꯇ ꯑꯣꯏ

ꯌꯥꯝꯅ ꯎ ꯋꯥ ꯊꯥꯖꯕ ꯍꯩꯇꯥꯔꯦꯀꯣ ꯑꯁꯦ ꯌꯥꯝꯅ ꯑꯩꯈꯣꯏꯒꯤ ꯏꯟꯚꯥꯏꯔꯣꯟꯃꯦꯟꯗꯁꯨ ꯌꯥꯝꯅꯁꯨ ꯀꯥꯟꯅꯩ ꯃꯔꯝꯗꯤ ꯑꯩꯈꯣꯏ ꯍꯧꯖꯤꯛ ꯍꯧꯖꯤꯛ ꯏꯟꯚꯥꯏꯔꯣꯟꯃꯦꯟꯁꯦ ꯌꯥꯝꯅ ꯁꯣꯛꯆꯤꯜꯂꯑꯦ ꯃꯔꯝꯗꯤ ꯗꯤꯐꯣꯔꯦꯁꯇꯦꯁꯟ ꯇꯧꯔꯛꯄꯗꯒꯤ ꯎ ꯋꯥ ꯃꯁꯤꯡ ꯌꯥꯝꯅ ꯋꯥꯠꯂꯛꯑꯦ ꯑꯗꯨꯅ ꯑꯩꯈꯣꯏꯅ ꯌꯥꯔꯤꯈꯩ ꯑꯁꯨꯃꯥꯏꯅ ꯌꯨꯝꯗꯀꯣ ꯑꯩꯈꯣꯏꯒꯤ ꯒꯥꯔꯗꯦꯟꯅꯤꯡ ꯇꯧꯔꯒ ꯑꯁꯨꯃꯥꯏꯅ ꯎ ꯄꯥꯝꯕꯤꯒꯨꯝꯕ ꯊꯥꯕꯁꯦ ꯑꯩꯈꯣꯏꯒꯤ ꯏꯟꯚꯥꯏꯔꯣꯟꯃꯦꯟꯗꯁꯨ ꯌꯥꯝꯅ ꯀꯥꯟꯅꯔꯦ ꯑꯗꯨꯒ ꯑꯩꯈꯣꯏꯒꯤ ꯏꯁꯥꯗꯁꯨ ꯌꯥꯝꯅ ꯅꯨꯡꯉꯥꯏꯖꯕ ꯍꯥꯏꯇꯥꯔꯦꯀꯣ ꯍꯧꯖꯤꯛ ꯄꯥꯝꯕꯤ ꯁꯪꯕ ꯈꯣꯠꯄ ꯇꯧꯔꯒꯤ ꯏꯌꯥꯔꯁꯤꯁꯨ ꯄꯤꯎꯔꯤꯐꯥꯏ ꯑꯣꯏꯖꯔꯦ ꯑꯗꯨꯅꯤ ꯌꯥꯝ ꯀꯥꯟꯅꯩ ꯅꯦꯆꯔꯜꯒꯤ ꯅꯦꯆꯔꯦꯜꯁꯨ ꯑꯣꯏꯔꯦ ꯑꯩꯈꯣꯏꯅ ꯔꯨꯝꯗ ꯑꯩꯈꯣꯏꯅ ꯊꯝꯕꯁꯨ ꯑꯗꯨꯝ ꯍꯧꯖꯤꯛ ꯌꯥꯔꯦ ꯒꯝꯂꯥꯗ ꯇꯧꯔ ꯈꯣꯠꯂꯒ ꯔꯨꯝꯗꯨꯁꯨ ꯌꯥꯝꯅ ꯐꯁꯨ ꯐꯖꯕ ꯑꯗꯨꯒ ꯔꯨꯝꯗꯨꯗ ꯂꯥꯛꯄ ꯏꯌꯥꯔꯁꯨ ꯑꯗꯨꯝ ꯐꯍꯟꯕ ꯍꯥꯏꯇꯥꯔꯦ